ꯑꯩꯅ ꯃꯤꯁꯣꯗꯥꯒꯤ ꯌꯥꯝꯅ ꯄꯥꯝꯖꯅ ꯍꯣꯡꯉꯤ ꯃꯃꯜ ꯇꯥꯡꯗꯦꯗꯅ ꯑꯩꯅ ꯌꯥꯝꯅ ꯄꯥꯝꯖꯅ ꯖꯤꯟꯁ ꯑꯃꯈꯛ ꯂꯩꯔꯨꯕꯅꯦ ꯑꯩꯈꯣꯏꯒꯤ ꯋꯥꯎꯊꯥꯡꯅꯕ ꯑꯗꯨꯒꯨꯝꯂꯕ ꯃꯆꯨꯅꯦꯕ ꯑꯗꯨꯒ ꯂꯥꯛꯑ ꯃꯇꯨꯡꯗ ꯖꯤꯟꯁꯁꯤꯅ ꯑꯣꯏꯔꯝꯃꯤꯕ ꯐꯤꯕꯝꯁꯤ ꯑꯩꯈꯣꯏꯒꯤ ꯑꯩꯉꯣꯟꯗ ꯐꯣꯞꯆꯥꯎꯅꯕ ꯑꯗꯒꯤ ꯈ꯭ꯋꯥꯡꯁꯦ ꯌꯥꯝꯅ ꯂꯥꯎꯔꯒ ꯕꯦꯜꯠ ꯐꯥꯕ ꯃꯇꯝꯗ ꯑꯩꯈꯣꯏꯒꯤ ꯅꯨꯄꯤꯅ ꯐꯔꯥꯛ ꯁꯦꯠꯄꯒꯤ ꯃꯑꯣꯡꯗ ꯇꯧꯔꯛꯄ ꯑꯗꯨꯒꯨꯝꯕ ꯖꯤꯟꯁ ꯑꯣꯏꯔꯝꯃꯦ ꯃꯥꯁꯤꯅ ꯏꯁꯇ꯭ꯔꯦꯠꯆꯦꯕꯜ ꯑꯣꯏ ꯀꯥꯏꯅ ꯈꯜꯂꯒ ꯂꯩꯔꯨꯕꯅꯦꯕ ꯑꯩꯅ ꯌꯥꯝ ꯄꯥꯝꯖꯅ ꯑꯩꯈꯣꯏꯒꯤ ꯏꯁꯀ꯭ꯔꯤꯟꯗꯨꯗ ꯎꯕꯗꯗꯤ ꯑꯩꯅ ꯌꯥꯝꯅ ꯄꯥꯝꯖꯅ ꯂꯧꯔꯨꯔꯒ ꯌꯧꯔꯛꯄ ꯃꯇꯝꯗꯗꯤ ꯍꯦꯛꯇ ꯈꯦꯠꯅꯕ ꯑꯗꯨꯒꯨꯝꯕ ꯖꯤꯟꯁ ꯌꯥꯝꯅ ꯇꯝꯊꯤꯕ ꯃꯑꯣꯡꯗ ꯐꯠꯇ꯭ꯔꯕ ꯑꯗꯨꯒꯨꯝꯂꯕ ꯀ꯭ꯋꯥꯂꯤꯇꯤ ꯑꯃ ꯑꯣꯏꯔꯝꯃꯦ ꯑꯁꯤꯒꯤ ꯖꯤꯟꯁ ꯑꯁꯤ ꯍꯦꯛ ꯁꯦꯒꯥꯏꯕꯗ ꯑꯩꯈꯣꯏꯒꯤ ꯀ꯭ꯔꯥꯡꯗ ꯍꯣꯔꯝꯕꯁꯨ ꯌꯥꯎꯋꯤ ꯄꯣꯀꯦꯠ ꯌꯨꯔꯝꯕ ꯖꯤꯟꯁ ꯑꯐꯠꯇꯕꯤ ꯂꯣ ꯀ꯭ꯋꯥꯂꯤꯇꯤꯒꯤ ꯍꯥꯏꯕꯗꯨ ꯑꯣꯏꯔꯦ ꯃꯃꯜ ꯍꯣꯡꯉꯦꯅ ꯑꯩꯅ ꯂꯧꯔꯨꯔꯒ ꯍꯣꯡꯉꯤꯗꯨꯒꯤ ꯃꯇꯤꯛ ꯐꯠꯇꯕꯁꯨ ꯑꯗꯨꯝ ꯐꯠꯂꯝꯗ꯭ꯔꯦ

ꯀꯣꯛꯄ ꯃꯆꯨꯗꯨ ꯑꯣꯏꯌꯦꯕ ꯈꯪꯉꯕ ꯑꯗꯨꯒ ꯖꯤꯟꯁ ꯖꯤꯟꯁ ꯍꯥꯏꯔꯤꯕ ꯖꯤꯟꯁꯁꯤ ꯑꯩ ꯌꯥꯝꯅ ꯁꯨꯡꯁꯦꯠ ꯍꯦꯛ ꯁꯦꯠꯂꯔꯣꯏꯒꯦ ꯄꯨꯟꯁꯤꯁꯤꯗ ꯑꯩ ꯖꯤꯟꯁ ꯁꯦꯠꯂꯔꯣꯏꯒꯦ ꯍꯥꯏꯕꯁꯨ ꯈꯜꯂꯦ ꯐꯠꯇꯕ ꯖꯤꯟꯁ ꯑꯃꯈꯛ ꯊꯦꯡꯅꯔꯨꯗꯅ ꯀꯣ ꯑꯗꯨꯅ ꯑꯩ ꯖꯤꯟꯁ ꯑꯃꯨꯛ ꯍꯟꯅꯁꯨ ꯁꯦꯠꯂꯔꯣꯏ ꯂꯩꯁꯨ ꯂꯩꯔꯔꯣꯏ ꯖꯤꯟꯁ ꯍꯥꯏꯔꯤꯕ ꯖꯤꯟꯁꯁꯦ ꯑꯩ ꯄꯨꯡꯈꯤ ꯈꯤꯔꯦ ꯑꯁꯤꯗ ꯄꯣꯀꯦꯠ ꯌꯨꯔꯝꯕ ꯈꯔ ꯑꯗ ꯑꯩꯅ ꯄꯩꯁꯥ ꯍꯥꯞꯄ ꯃꯇꯝꯗ ꯇꯥꯍꯧꯕ ꯑꯗꯨꯒ ꯆꯦꯛ ꯇꯧꯔꯨꯔꯒ ꯄꯣꯀꯦꯠ ꯌꯨꯔꯝꯕ ꯑꯗꯒꯤ ꯃꯥꯒꯤ ꯇꯥꯏꯔꯛꯂꯤꯕ ꯑꯩꯈꯣꯏꯒꯤ ꯇꯦꯂꯔꯅ ꯇꯥꯏꯔꯛꯂꯤꯕ ꯃꯥꯒꯤ ꯖꯣꯏꯅꯤꯡ ꯑꯦꯔꯤꯌꯥ ꯑꯗꯨ ꯑꯩꯈꯣꯏꯒꯤ ꯂꯪ ꯐꯠꯇꯕꯅ ꯇꯥꯏꯁꯤꯟꯂꯛꯇꯅ ꯃꯁꯤꯗ ꯐꯠꯇꯕ ꯍꯥꯎꯊꯤ ꯑꯩꯈꯣꯏꯒꯤ ꯄꯩꯁꯥ ꯄꯥꯏꯖꯗꯕ ꯃꯤ ꯑꯃꯗ ꯑꯣꯏꯔꯝꯃꯒꯗꯤ ꯀꯔꯤ ꯐꯤꯕꯝ ꯇꯥꯒꯅꯤ ꯄꯩꯁꯥꯗꯤ ꯇꯤꯡꯅ ꯂꯩꯔꯨꯏ ꯁꯤꯖꯤꯟꯅꯔꯨꯏ ꯍꯟꯕꯁꯨ ꯌꯥꯗꯕ ꯑꯗꯨꯒ ꯑꯩꯅ ꯖꯤꯟꯁ ꯍꯥꯏꯕ ꯖꯤꯟꯁꯁꯦ ꯑꯃꯨꯛ ꯍꯟꯅ ꯑꯩ ꯂꯧꯔꯔꯣꯏ ꯑꯗꯨꯒ ꯑꯩ ꯂꯥꯁꯇꯗꯤ ꯖꯤꯟꯁꯁꯦ ꯇꯦꯂꯔꯅ ꯇꯥꯏꯕ ꯉꯝꯗꯗꯕ ꯏꯁꯇꯤꯆꯔꯅ ꯑꯩꯁꯤ ꯐꯣꯠ ꯐꯣꯠꯂꯒ ꯁꯤꯖꯤꯟꯅꯔꯒ ꯑꯩ ꯖꯤꯟꯁꯁꯤ ꯁꯦꯠꯂꯛꯈꯤ ꯑꯗꯨ ꯖꯤꯟꯁꯇꯨꯗꯗꯤ ꯑꯩ ꯁꯦꯠꯀꯦꯗꯅ ꯑꯗꯨꯒ ꯏꯁꯇꯤꯆꯔꯅ ꯐꯣꯠꯂꯛꯄꯒꯤ ꯖꯤꯟꯁꯇꯨꯅ ꯊꯤꯟꯗꯠꯄ ꯈꯔ ꯏꯁꯇꯤꯆꯔꯅ ꯊꯤꯟꯗꯠꯄ ꯈꯔ ꯎꯟꯁꯥꯁꯦ ꯑꯩꯒꯤ ꯈ꯭ꯋꯥꯡ ꯑꯗꯒꯤ ꯑꯩꯒꯤ ꯐꯩꯒꯟ ꯑꯩꯒꯤ ꯈꯣꯡ ꯂꯣꯏꯅ ꯁꯣꯛꯇꯅ ꯏ ꯊꯣꯛꯑꯦ ꯖꯤꯟꯁꯁꯤꯒꯤ ꯍꯥꯛꯇꯛꯇ ꯑꯩꯁꯤ ꯏ ꯊꯣꯛꯄ ꯗꯥꯛ ꯂꯩꯕ ꯍꯥꯏꯕꯗꯨ ꯑꯣꯏꯔꯦ ꯀꯣ ꯑꯗꯨꯗꯨꯅ ꯑꯩ ꯖꯤꯟꯁꯁꯦ ꯑꯃꯨꯛ ꯍꯟꯅ ꯁꯦꯠꯂꯔꯣꯏ ꯑꯩ ꯅꯨꯄꯤ ꯊꯤꯕꯁꯨ ꯐꯪꯉꯣꯏ ꯅꯨꯄꯤꯅ ꯁꯨ ꯌꯥꯔꯛꯑꯣꯏ ꯑꯩꯒꯤ ꯗꯥꯛ ꯃꯌꯥꯝꯁꯤ ꯎꯈ꯭ꯔꯗꯤ ꯖꯤꯟꯁ ꯑꯩ ꯌꯥꯝꯅ ꯇꯨꯀꯠꯆꯕ ꯑꯗꯨꯒꯨꯝꯂꯕ ꯗ꯭ꯔꯦꯁ ꯏꯁꯇꯥꯏꯜ ꯍꯥꯏꯕꯗꯨ ꯑꯣꯏꯔꯦ ꯀꯔꯝꯕ ꯃꯈꯜꯒꯤ ꯖꯤꯟꯁ ꯍꯥꯏꯕꯗꯨ ꯑꯣꯏꯔꯤꯕꯅꯣ ꯃꯤꯅ ꯁꯦꯠꯄꯗꯤ ꯐꯅ ꯐꯅ ꯁꯦꯠꯂꯤ ꯑꯩꯅ ꯂꯩꯔꯨꯕ ꯖꯤꯟꯁ ꯑꯁꯤꯗꯤ ꯁꯨꯡꯌꯥ ꯍꯦꯛ ꯌꯥꯗ꯭ꯔꯦꯍꯦ ꯃꯁꯤꯗ ꯖꯤꯟꯁ ꯑꯁꯤꯗ ꯑꯩ ꯑꯃꯨꯛ ꯍꯟꯅ ꯄꯣꯠꯁꯨ ꯍꯥꯞꯄꯔꯣꯏ ꯃꯁꯤꯗ ꯖꯤꯟꯁ ꯑꯁꯤꯗ ꯄꯩꯁꯥꯇ ꯅꯠꯇꯅ ꯑꯩꯒꯤ ꯂꯩꯇ ꯂꯩꯇ ꯂꯩꯖꯔꯨꯕ ꯃꯣꯕꯥꯏꯜ ꯑꯃꯁꯨ ꯖꯤꯟꯁ ꯑꯁꯤꯗ ꯍꯥꯞꯆꯤꯟꯂꯨꯕ ꯃꯇꯝꯗ ꯃꯁꯤ ꯄꯣꯀꯦꯠ ꯌꯨꯔꯝꯗꯅ ꯇꯥꯔꯒ ꯀꯥꯏꯈ꯭ꯔꯕꯅꯤ ꯑꯗꯨꯅ ꯑꯩ ꯖꯤꯟꯁꯁꯦ ꯇꯨꯀꯠꯆꯔꯦ